ꯑꯩꯈꯣꯏꯒꯤ ꯀꯛꯆꯤꯡ ꯖꯤꯂꯥ ꯑꯁꯤꯗ ꯂꯩꯔꯤꯕ ꯃꯐꯝꯁꯤꯗ ꯂꯩꯔꯤꯕ ꯁ꯭ꯀꯨꯜ ꯀꯣꯂꯦꯖ ꯂꯩꯔꯤꯕꯁꯤꯡꯁꯤꯅ ꯃꯍꯩ ꯇꯝꯕꯒꯤ ꯈꯨꯗꯣꯡꯆꯥꯕ ꯃꯌꯥꯝ ꯑꯃ ꯒꯣꯔꯃꯦꯟꯅ ꯁꯥꯇ꯭ꯔꯁꯤꯡꯁꯤꯗ ꯄꯤ ꯍꯥꯏꯔꯤꯕ ꯈꯨꯗꯣꯡꯆꯥꯕꯁꯤꯡ ꯑꯁꯤꯒꯤ ꯑꯄꯨꯟꯕꯒꯤ ꯆꯥꯎꯈꯠꯄꯒꯤ ꯈꯣꯡꯊꯥꯡ ꯑꯃ ꯑꯣꯏꯅ ꯃꯍꯩ ꯃꯁꯤꯡ ꯇꯝꯕꯁꯤꯗ ꯐ꯭ꯔꯤ ꯀꯣꯆꯤꯡ ꯀ꯭ꯂꯥꯁ ꯐꯣꯔ ꯀ꯭ꯂꯥꯁ ꯇꯦꯟ ꯇꯨꯌꯦꯜꯞ ꯍꯥꯏꯔꯒ ꯁꯨꯃꯥꯏꯅ ꯃꯌꯥꯝ ꯑꯃꯁꯨ ꯂꯩꯉꯥꯛꯅ ꯁꯔꯀꯥꯔꯒꯤ ꯒꯣꯔꯃꯦꯟꯒꯤ ꯃꯥꯏꯀꯩꯗꯒꯤ ꯄꯤꯕꯤ ꯃꯔꯝ ꯑꯁꯤꯅ ꯑꯩꯈꯣꯏꯅ ꯂꯥꯏꯔꯤꯛ ꯇꯝꯕ ꯃꯇꯝꯗ ꯍꯥꯏꯔꯤꯕ ꯈꯨꯗꯣꯡꯆꯥꯕꯁꯤꯡ ꯑꯁꯤ ꯐꯪꯕꯅ ꯃꯔꯝ ꯑꯣꯏꯔꯒ ꯆꯥꯎꯈꯠꯄ ꯂꯩꯕꯥꯛ ꯑꯗꯒꯤ ꯆꯥꯎꯈꯠꯄ ꯂꯩꯉꯥꯛꯀꯤ ꯃꯍꯩꯁꯤꯡ ꯑꯁꯤꯒꯤ ꯆꯥꯎꯈꯠꯄ ꯐꯤꯕꯝ ꯑꯃ ꯑꯣꯏꯅ ꯉꯁꯤꯁꯦ ꯑꯣꯏꯔꯛꯏꯕꯅꯤ